ꯍꯜꯂꯣ ꯑꯣ ꯁꯤꯁꯤꯕꯨ ꯀ꯭ꯋꯥꯊꯥꯒꯤ ꯎꯁꯣꯏ ꯌꯣꯟꯕꯤ ꯏꯆꯦ ꯁꯔꯃꯤꯂꯥꯗꯨ ꯅꯠꯇ꯭ꯔꯣ ꯑꯣ ꯑꯗꯨ ꯎꯁꯣꯏ ꯈꯔ ꯑꯩꯅ ꯂꯧꯖꯒ ꯇꯧꯕ ꯑꯗꯣ ꯀꯃꯥꯏꯅ ꯇꯧꯕꯅꯣ ꯅꯣꯏ ꯒꯥꯔꯤ ꯊꯥꯔꯛꯄ ꯌꯥꯒꯗ꯭ꯔ ꯀꯃꯥꯏꯅ ꯇꯧꯒꯗꯃꯣꯅ ꯍꯪꯒꯦꯅꯅꯦ ꯑꯣ ꯑꯩꯈꯣꯏꯁꯦ ꯀꯩ ꯕꯣꯔꯥ ꯑꯃ ꯑꯅꯤ ꯂꯧꯔꯒ ꯃꯄꯥꯟꯗ ꯊꯥꯗꯣꯛꯈꯤꯒꯦ ꯇꯧꯕꯅꯦꯕ ꯑꯗꯨꯒꯤꯗꯣ ꯈꯔ ꯇꯥꯊꯣꯛ ꯇꯥꯁꯤꯟ ꯇꯧꯕ ꯌꯥꯔꯣꯏꯗꯕ꯭ꯔꯣ ꯀꯃꯥꯏꯅ ꯇꯧꯕ ꯖꯥꯠꯅꯣ ꯍꯟꯗꯛ ꯅꯨꯃꯤꯠꯇꯤ ꯀꯩ ꯅꯨꯃꯤꯠ ꯀꯨꯝꯕ ꯍꯥꯡꯒꯦꯅ ꯅꯈꯣꯏꯒꯤꯁꯦ ꯑꯥ ꯄꯨꯠꯇꯨ ꯑꯗꯨ ꯄꯣꯠꯇꯨ ꯑꯩꯈꯣꯏꯅ ꯃꯄꯥꯜꯗ ꯊꯥꯗꯣꯛꯈꯤꯗꯕ ꯑꯣꯏꯕꯅꯤꯅ ꯈꯔ ꯇꯦꯛꯄ ꯂꯩꯗꯅ ꯑꯩꯈꯣꯏ ꯀꯨꯏꯅ ꯀꯩꯗꯧꯕ ꯅꯠꯇꯕ ꯈꯔ ꯇꯦꯛꯄ ꯑꯗꯨꯃꯥꯏꯅ ꯇꯧꯕꯤꯕ ꯌꯥꯔꯣꯏꯗ꯭ꯔꯥ

ꯐꯔꯦ ꯐꯔꯦ ꯑꯗꯨꯗꯤ ꯁꯟꯗꯦꯗ ꯂꯥꯛꯅꯤꯉꯥꯏ ꯇꯧꯔꯒꯦ ꯑꯗꯨꯝ ꯅꯣꯏꯁꯨ ꯑꯦꯔꯦꯟꯖ ꯇꯧꯕꯤꯔꯝꯃꯣ